ꯑꯣꯛꯇꯣꯕꯔ ꯇꯣꯏꯟꯇꯤ ꯁꯤꯡꯁ ꯇꯨ ꯊꯥꯎꯖꯟ ꯇꯣꯏꯟꯇꯤ ꯊ꯭ꯔꯤ ꯑꯣꯛꯇꯣꯕꯔ ꯇꯣꯏꯅꯇꯤ ꯁꯕꯦꯟ ꯇꯨ ꯊꯥꯎꯖꯟ ꯇꯣꯏꯟꯇꯤ ꯊ꯭ꯔꯤ ꯑꯣꯛꯇꯣꯕꯔ ꯇꯣꯏꯟꯇꯤ ꯑꯦꯠ ꯇꯨ ꯊꯥꯎꯖꯟ ꯇꯣꯏꯟꯇꯤ ꯊ꯭ꯔꯤ ꯑꯣꯛꯇꯣꯕꯔ ꯇꯣꯏꯟꯇꯤ ꯅꯥꯏꯟ ꯇꯨ ꯊꯥꯎꯖꯟ ꯇꯣꯏꯟꯇꯤ ꯊ꯭ꯔꯤ ꯑꯣꯛꯇꯣꯕꯔ ꯊꯔꯇꯤ ꯇꯨ ꯊꯥꯎꯖꯟ ꯇꯣꯏꯟꯇꯤ ꯊ꯭ꯔꯤ